ꯁꯕꯦꯟ ꯖꯨꯟ ꯇꯨ ꯊꯥꯎꯖꯟ ꯇ꯭ꯋꯦꯟꯇꯤ ꯁꯕꯦꯟꯇꯤꯟ ꯅꯣꯕꯦꯝꯕꯔ ꯇꯨ ꯊꯥꯎꯖꯟ ꯇ꯭ꯋꯦꯟꯇꯤ ꯊ꯭ꯔꯤ ꯁꯤꯛꯁꯇꯤꯟ ꯖꯨꯟ ꯇꯨ ꯊꯥꯎꯖꯟ ꯇ꯭ꯋꯦꯟꯇꯤ ꯋꯥꯟ ꯁꯕꯦꯟꯇꯤꯟ ꯐꯦꯕꯋꯥꯔꯤ ꯇꯨ ꯊꯥꯎꯖꯟ ꯇ꯭ꯋꯦꯟꯇꯤ ꯊ꯭ꯔꯤ ꯅꯥꯏꯟꯇꯤꯟ ꯖꯨꯂꯥꯏ ꯇꯨ ꯊꯥꯎꯖꯟ ꯇ꯭ꯋꯦꯟꯇꯤ